ꯑꯩꯒꯤ ꯈ꯭ꯋꯥꯏꯗꯒꯤ ꯀꯟꯕ ꯏꯁꯥꯅ ꯈ꯭ꯋꯥꯏꯗꯒꯤ ꯀꯟꯖꯕ ꯍꯥꯏꯔꯗꯤ ꯑꯩꯁꯦ ꯈꯥꯡꯕ ꯈꯔ ꯀꯜꯂꯦ ꯈꯥꯡꯕ ꯈꯔ ꯀꯜꯂꯦ ꯍꯥꯏꯕꯗꯤ ꯊꯕꯛ ꯑꯃ ꯇꯧꯕ ꯃꯇꯝꯗ ꯊꯕꯛꯁꯦ ꯂꯣꯏꯁꯤꯟꯗ꯭ꯔꯤ ꯐꯥꯎꯕ ꯑꯩꯉꯣꯟꯗ ꯇꯣꯛꯅꯤꯡꯗꯕ ꯇꯣꯛꯁꯨ ꯇꯣꯛꯇꯕ ꯍꯥꯏꯕꯗꯤ ꯊꯕꯛꯇꯨ ꯂꯣꯏꯗ꯭ꯔꯤ ꯐꯥꯎꯕ ꯑꯗꯨꯝ ꯇꯧꯒꯅꯤ ꯂꯣꯏꯔꯕ ꯃꯇꯨꯡꯗ ꯄꯣꯊꯥꯕ ꯑꯣꯏꯔꯣ ꯑꯣꯐꯤꯁꯀꯤ ꯊꯕꯛꯅꯤ ꯍꯥꯏꯅ ꯈꯜꯂꯁꯤ ꯑꯣꯐꯤꯁꯀꯤ ꯊꯕꯛꯁꯤ ꯂꯣꯏꯁꯤꯟꯗꯅ ꯆꯠꯄ ꯈꯣꯠꯄꯗꯨꯗꯤ ꯇꯧꯗꯕ ꯄꯨꯂꯞ ꯂꯣꯏꯁꯤꯜꯂꯝꯃꯒ ꯍꯌꯦꯡꯒꯤ ꯈꯥꯛꯇꯕꯤꯗ ꯉꯁꯤꯁꯦ ꯄꯨꯂꯞ ꯂꯣꯏꯁꯤꯜꯂꯝꯃꯒ ꯑꯗꯨꯒ ꯊꯦꯡꯉꯁꯨ ꯊꯦꯡꯅ ꯍꯂꯛꯄ ꯑꯗꯨꯃꯥꯏꯅ ꯇꯧꯕ ꯑꯗꯨꯗꯩ ꯊꯕꯛ ꯑꯃ ꯁꯨꯔꯦ ꯍꯥꯏꯔꯣ ꯂꯕꯨꯛꯇ ꯂꯩꯕꯥꯛ ꯈꯔ ꯌꯥꯜꯂꯦ ꯍꯥꯏꯔꯣ ꯃꯇꯦꯛ ꯈꯔꯗꯨ ꯌꯥꯜꯂꯤꯕ ꯃꯇꯦꯛ ꯈꯔꯗꯨ ꯐꯖꯅ ꯂꯣꯏꯁꯤꯟꯂꯝꯃꯒ ꯑꯗꯨꯒ ꯍꯜꯂꯛꯄ ꯋꯥꯔꯁꯨ ꯋꯥꯅ ꯉꯥꯏꯍꯥꯛꯇꯪꯑꯗꯨꯗꯤ ꯈꯥꯡꯉꯒ ꯑꯁꯤ ꯍꯥꯏꯗꯤ ꯇꯧꯔꯝꯕ ꯊꯕꯛꯇꯨ ꯂꯣꯏꯁꯤꯜꯂꯒ ꯀꯩꯅꯣ ꯇꯧꯕꯁꯤ ꯑꯁꯤ ꯑꯩꯒꯤ ꯈ꯭ꯋꯥꯏꯗꯒꯤ ꯀꯟꯕ ꯍꯥꯏꯇꯥꯔꯦ ꯏꯁꯥꯅ ꯀꯩꯅꯣ ꯇꯧꯕ ꯑꯗꯨꯃꯛ ꯑꯣꯏ ꯑꯗꯨꯒ ꯑꯩꯅ ꯈ꯭ꯋꯥꯏꯗꯒꯤ ꯑꯁꯣꯟꯕ ꯍꯥꯏꯇꯥꯔꯒꯗꯤ ꯍꯛꯆꯥꯡꯁꯦ ꯍꯛꯆꯥꯡꯁꯦ ꯈꯤꯇꯪ ꯐꯠꯇꯕꯅꯤꯅꯀꯣ ꯑꯁꯣꯟꯕꯁꯦ ꯑꯩꯈꯣꯏ ꯀꯨꯏꯅ ꯑꯩꯈꯣꯏ ꯃꯄꯥꯟ ꯅꯨꯡꯁꯥꯒꯨꯝꯕꯗ ꯀꯩꯅꯣ ꯇꯧꯕꯒꯨꯝꯕꯗ ꯑꯩꯈꯣꯏ ꯂꯩꯕ ꯃꯇꯝꯗ ꯀꯔꯤ ꯍꯥꯏꯅꯤ ꯀꯣꯛ ꯋꯥꯒꯟꯕ ꯈꯣꯀꯟꯕꯁꯦ ꯈꯔ ꯇꯧꯏꯕꯀꯣ ꯑꯁꯤ ꯃꯁꯤ ꯑꯩꯒꯤ ꯑꯁꯣꯟꯕꯅꯤꯕ